ꯑꯩꯅ ꯈ꯭ꯋꯥꯏꯗꯒꯤ ꯄꯥꯝꯖꯕ ꯂꯥꯏꯔꯤꯛ ꯀꯌꯥꯃꯔꯨꯝ ꯂꯩ ꯂꯥꯏꯔꯤꯛ ꯃꯌꯥꯝꯗꯨꯗꯒꯤ ꯑꯃ ꯈꯜꯂꯒ ꯍꯥꯏꯌꯣ ꯍꯥꯏꯔꯒꯗꯤ ꯆꯔꯥ ꯁꯤꯠꯄ ꯍꯥꯏꯔꯤꯕ ꯂꯥꯏꯔꯤꯛ ꯑꯗꯨꯅꯤ ꯂꯥꯏꯔꯤꯛ ꯑꯁꯤ ꯑꯩꯅ ꯄꯥꯝꯕꯒꯤ ꯃꯔꯝꯗꯤ ꯂꯥꯏꯔꯤꯛ ꯑꯁꯤꯗꯒꯤ ꯑꯩꯅ ꯄꯨꯟꯁꯤꯒꯤ ꯀꯥꯟꯅꯕ ꯀꯌꯥ ꯑꯃꯔꯣꯝ ꯂꯧꯕ ꯉꯝꯃꯤ ꯂꯥꯏꯔꯤꯛ ꯑꯁꯤꯒꯤ ꯁꯝꯂꯞꯄ ꯋꯥꯔꯤꯗꯤ ꯇ꯭ꯔꯄꯣꯟ ꯄꯟꯊꯥꯅꯤ ꯑꯍꯜ ꯂꯃꯜꯁꯤꯡꯅ ꯈ꯭ꯋꯥꯏꯗꯒꯤ ꯆꯤꯟꯕ ꯊꯥꯅꯤ ꯎꯁꯣꯞ ꯌꯥꯝꯅ ꯂꯩꯕ ꯊꯥꯅꯤ ꯈꯨꯔꯥ ꯕꯤꯍꯥꯔꯤ ꯀꯧꯕ ꯑꯍꯜ ꯑꯃ ꯂꯩ ꯃꯍꯥꯛꯅ ꯎꯁꯣꯞ ꯑꯃ ꯑꯔꯥꯞꯄꯗ ꯆꯠꯅꯅꯕ ꯁꯦꯝ ꯁꯥꯔꯤꯉꯩꯗ ꯌꯨꯝꯊꯪꯅꯕꯗ ꯃꯅꯦꯝꯒ ꯃꯃꯧꯒ ꯈꯠꯅꯔꯦ ꯍꯥꯏꯗꯨꯅ ꯀꯧꯕ ꯂꯥꯛꯏ ꯈꯨꯔꯥ ꯕꯤꯍꯥꯔꯤꯅ ꯋꯥꯋꯦꯟꯕꯗꯒꯤ ꯈꯠꯅꯕ ꯑꯗꯣ ꯏꯪꯊꯅꯈꯤ ꯈꯨꯔꯥ ꯕꯤꯍꯥꯔꯤꯅ ꯃꯐꯤ ꯃꯔꯣꯜ ꯂꯣꯏꯁꯤꯟꯗꯨꯅ ꯁꯥꯏꯀꯜ ꯊꯧꯗꯨꯅ ꯎꯠꯁꯣꯞ ꯑꯗꯨ ꯆꯠꯅꯅꯕ ꯊꯣꯛꯂꯛꯄꯗ ꯈꯪꯍꯧꯗꯅ ꯇꯨꯡꯂꯣꯝꯗꯒꯤ ꯁ꯭ꯀꯨꯇ꯭ꯔ ꯑꯃꯅ ꯈꯪꯍꯦꯟ ꯍꯦꯟꯒꯠꯂꯝꯃꯤ ꯑꯗꯨꯒ ꯅꯨꯄꯥ ꯑꯗꯨꯅ ꯈꯨꯔꯥ ꯕꯤꯍꯥꯔꯤꯒꯤ ꯁꯥꯏꯀꯜ ꯃꯃꯥꯡꯃꯛꯇꯗ ꯃꯥꯒꯤ ꯆꯀꯥ ꯃꯅꯥꯛ ꯃꯛꯇꯗ ꯀ꯭ꯋꯥ ꯃꯍꯤ ꯉꯥꯡꯁꯪ ꯉꯥꯡꯅ ꯁꯤꯠꯇꯣꯔꯛꯂꯝꯃꯤ ꯈꯨꯔꯥ ꯕꯤꯍꯥꯔꯤꯗ ꯆꯣꯡꯒꯦ ꯇꯧꯏ ꯃꯍꯥꯛꯅ ꯑꯃꯨꯛ ꯁꯥꯏꯀꯜ ꯑꯗꯨ ꯈꯔ ꯊꯧꯔꯛꯂꯕ ꯃꯇꯨꯡ ꯄꯥꯈꯪ ꯃꯆꯥ ꯈꯔ ꯅꯤꯌꯣꯝ ꯆꯥꯗꯅ ꯁꯥꯏꯀꯜ ꯊꯧꯔꯒ ꯌꯥꯝꯅ ꯊꯧꯑꯣꯏꯗꯅ ꯑꯍꯜꯒꯤ ꯂꯝꯕꯤꯒ ꯄꯤꯗꯅ ꯊꯧꯔꯝꯃꯤ ꯈꯨꯔꯥ ꯕꯤꯍꯥꯔꯤꯅ ꯃꯟꯗꯤꯂꯥ ꯍꯥꯏꯕꯗꯤ ꯍꯣꯔꯟꯒꯁꯨ ꯈꯣꯡꯉꯤ ꯃꯗꯨ ꯀ꯭ꯔꯤꯝꯇ ꯇꯥꯕꯤꯔꯝꯗꯦ ꯑꯗꯨꯅ ꯃꯗꯨꯒꯤ ꯃꯇꯨꯡꯗ ꯇꯞꯅ ꯇꯞꯅ ꯏꯟꯅꯕ ꯇꯥꯔꯝꯃꯤ ꯃꯍꯥꯛꯅ ꯊꯦꯡꯂꯅꯤ ꯍꯥꯏꯅ ꯁꯥꯏꯀꯜꯗꯒꯤ ꯀꯨꯝꯂꯒ ꯍꯥꯏꯔꯝꯃꯤ ꯑꯁꯨꯁꯥ ꯂꯝꯕꯤꯁꯦ ꯐꯅꯗꯤ ꯃꯄꯥꯛꯏ ꯑꯗꯨꯕꯨ ꯆꯠꯐꯝꯗꯤ ꯂꯩꯇꯦꯅꯦꯀꯣ ꯄꯥꯈꯪ ꯃꯆꯥꯁꯤꯡ ꯑꯗꯣ ꯅꯣꯛꯐꯦꯠ ꯅꯣꯛꯐꯦꯠ ꯇꯧꯏ ꯋꯥꯍꯩꯗꯤ ꯀꯔꯤ ꯍꯥꯏꯔꯤꯅꯣ ꯑꯝꯇ ꯈꯪꯗꯕꯒꯨꯝ ꯇꯧꯏ ꯎꯆꯤꯟ ꯅꯥꯆꯤꯟꯅ ꯁꯣꯔꯣꯛ ꯋꯥꯡꯃ ꯂꯥꯟꯊꯣꯛꯈꯤ ꯑꯗꯨꯗꯒ ꯊꯥꯏꯅ ꯈꯨꯔꯥ ꯕꯤꯍꯥꯔꯤꯒ ꯊꯕꯛ ꯇꯧꯃꯤꯟꯅꯔꯝꯕ ꯑꯍꯜ ꯑꯃ ꯊꯦꯡꯅꯔꯝꯃꯤ ꯑꯍꯜ ꯑꯗꯨꯒ ꯃꯍꯥꯛꯀ ꯋꯥꯔꯤ ꯋꯥꯇꯥꯏ ꯈꯔ ꯁꯥꯟꯅꯗꯨꯅ ꯉꯥꯏꯍꯥꯛ ꯑꯃꯨꯛ ꯂꯩꯔꯝꯃꯤ ꯈꯨꯔꯥ ꯕꯤꯍꯥꯔꯤꯅ ꯎꯁꯣꯞ ꯑꯃ ꯆꯠꯄꯅꯤ ꯍꯥꯏꯕ ꯅꯤꯡꯁꯤꯡꯂꯛꯇꯨꯅ ꯃꯍꯥꯛ ꯎꯁꯣꯞꯀꯤ ꯃꯐꯝꯂꯣꯝ ꯆꯠꯀꯗꯕꯅꯤ ꯉꯥꯏꯍꯥꯛ ꯁꯥꯏꯀꯜ ꯊꯧꯗꯨꯅ ꯂꯝꯕꯤꯗ ꯒꯥꯔꯤ ꯑꯃ ꯃꯍꯥꯛꯀꯤ ꯃꯅꯥꯛꯃꯛꯇꯨꯗ ꯈꯪꯈꯥꯝ ꯈꯥꯝꯈꯤꯔꯝꯃꯤ ꯈꯨꯗꯛꯇ ꯇꯦꯡꯀꯤꯗꯒꯤ ꯏꯁꯤꯡ ꯅꯤꯛꯊꯣꯔꯛꯇꯨꯅ ꯈꯨꯔꯥ ꯕꯤꯍꯥꯔꯤ ꯃꯐꯤ ꯃꯔꯣꯜ ꯏꯁꯤꯡꯅ ꯄꯨꯝꯆꯣꯠ ꯆꯣꯠꯂꯝꯃꯤ ꯇꯧꯐꯝ ꯈꯪꯗꯗꯨꯅ ꯃꯊꯥ ꯌꯥꯝꯅ ꯁꯥꯗꯨꯅ ꯂꯦꯞꯇꯨꯅ ꯉꯥꯏꯍꯥꯛ ꯂꯩꯔꯝꯃꯤ ꯑꯍꯜ ꯑꯗꯨꯒꯤ ꯃꯇꯧ ꯎꯕꯗ ꯎꯍꯧꯕ ꯃꯤꯑꯣꯏ ꯈꯔꯅ ꯑꯣ ꯅꯨꯉꯥꯏꯇꯦꯗ ꯑꯍꯜ ꯑꯁꯤ ꯍꯥꯏꯅ ꯍꯥꯏꯅꯔꯝꯃꯤ ꯈꯨꯔꯥ ꯕꯤꯍꯥꯔꯤ ꯑꯆꯣꯠꯄ ꯃꯐꯤ ꯑꯗꯨ ꯀꯪꯅꯅꯕ ꯁꯦꯝꯗꯣꯛꯄ ꯍꯣꯠꯅꯔꯝꯃꯤ ꯃꯍꯥꯛ ꯃꯐꯤꯁꯤꯡꯗꯣ ꯈꯟ ꯈꯤ ꯑꯩꯕꯣ ꯐꯤꯚꯝꯁꯤꯗ ꯃꯤꯒꯤ ꯃꯌꯨꯝꯗ ꯃꯔꯝ ꯆꯪꯂꯨꯒꯅꯤ ꯇꯟꯖꯥ ꯑꯁꯤꯃꯛꯇꯗ ꯖꯤ ꯑꯦꯝ ꯍꯣꯜꯒꯤ ꯃꯊꯛꯇ ꯊꯦꯠꯂꯤꯕ ꯘꯔꯤ ꯑꯗꯨꯗꯒꯤ ꯇꯥꯔꯥꯅꯤꯊꯣꯏꯔꯛ ꯗꯣꯡ ꯗꯣꯡ ꯍꯥꯏꯅ ꯈꯤꯡꯂꯛꯈꯤ ꯄꯨꯡ ꯇꯥꯔꯥꯅꯤꯊꯣꯏ ꯆꯞ ꯆꯥꯅ ꯇꯥꯔꯝꯃꯤ ꯅꯨꯃꯤꯠ ꯌꯨꯡꯂꯦ ꯍꯧꯖꯤꯛꯇꯤ ꯀꯗꯥꯏꯗꯒꯤ ꯎꯁꯣꯞ ꯆꯥꯕ ꯆꯠꯂꯨꯒꯅꯤ ꯍꯥꯏꯅ ꯃꯨꯔꯨꯝ ꯃꯨꯔꯨꯝ ꯁꯣꯟꯖꯔꯝꯃꯤ ꯃꯌꯨꯝ ꯍꯜꯂꯁꯤꯔ ꯈꯟꯕꯁꯨ ꯀꯔꯝꯅ ꯍꯥꯏꯅ ꯃꯌꯨꯝ ꯆꯪꯒꯅꯤ ꯈꯟꯗꯨꯅ ꯑꯆꯣꯠꯄ ꯐꯤ ꯑꯗꯣ ꯀꯪꯅꯅꯕꯒꯤꯗꯃꯛꯇ ꯂꯝꯄꯥꯛꯂꯣꯝꯗ ꯀꯨꯝꯊꯗꯨꯅ ꯆꯔꯥꯁꯤꯠꯄꯃꯈꯩ ꯐꯤ ꯀꯪꯕ ꯉꯥꯏꯗꯨꯅ ꯂꯩꯈꯤ ꯋꯥꯔꯤ ꯑꯁꯤꯗꯒꯤ ꯑꯩꯅ ꯇꯝꯖꯈꯤ ꯃꯗꯨꯗꯤ ꯍꯧꯅꯂꯣꯟꯆꯠ ꯈꯪꯅ ꯆꯠꯄ ꯑꯗꯨꯒ ꯂꯝꯕꯤ ꯁꯣꯔꯣꯛꯇ ꯇꯨꯡ ꯃꯥꯡ ꯌꯦꯡꯗꯨꯅ ꯇꯞꯅ ꯏꯪꯅ ꯐꯖꯅ ꯆꯠꯄ ꯌꯥꯝꯅ ꯗ꯭ꯔꯀꯥꯔ ꯑꯣꯏ ꯍꯥꯏꯅ ꯈꯟꯈꯤ